ꯉꯔꯥꯡ ꯅꯍꯥꯟ ꯊꯣꯛꯈꯤꯕ ꯅꯣꯡꯂꯩ ꯅꯨꯡꯁꯤꯠꯅ ꯑꯩꯈꯣꯏ ꯖꯒꯥꯗ ꯊꯨꯡꯂꯔꯦ ꯑꯗꯨꯅ ꯑꯃꯣꯠꯄ ꯄꯩꯐꯝ ꯑꯃꯁꯨꯡ ꯗꯁꯕꯤꯟꯁꯤꯡ ꯑꯁꯤ ꯄꯨꯜꯂꯞ ꯆꯈꯥꯏꯗꯨꯅ ꯂꯩꯔꯦ ꯌꯥꯔꯒꯗꯤ ꯃꯨꯅꯤꯁꯤꯄꯥꯜ ꯀꯥꯎꯟꯁꯤꯜꯅ ꯈꯔ ꯊꯨꯅ ꯑꯃꯣꯠꯄ ꯆꯈꯥꯏꯔꯤꯕ ꯑꯗꯒꯤ ꯗꯁꯕꯤꯟ ꯌꯥꯗ꯭ꯔꯕ ꯗꯁꯕꯤꯟ ꯀꯥꯏꯔꯕ ꯗꯁꯕꯤꯟꯁꯤꯡꯗꯨ ꯁꯤꯟꯗꯣꯛꯄꯤꯕ ꯑꯃꯁꯨꯡ ꯑꯃꯣꯠꯄꯁꯤꯡꯗꯨ ꯖꯒꯥ ꯑꯃꯗ ꯖꯒꯥ ꯑꯃꯗ ꯊꯝꯗꯨꯅ ꯖꯒꯥ ꯑꯃꯗ ꯊꯝꯕꯤꯌꯨ ꯍꯥꯏꯗꯨꯅ ꯍꯥꯏꯖꯔꯤ ꯑꯗꯨꯅ ꯃꯨꯅꯤꯁꯤꯄꯥꯜ ꯀꯥꯎꯟꯁꯤꯜ ꯃꯌꯥꯝ ꯑꯣꯖꯥꯁꯤꯡ ꯃꯌꯥꯝ ꯑꯝꯇ ꯂꯥꯛꯄꯤꯌꯨ ꯑꯗꯨ ꯑꯗꯨꯅ ꯃꯨꯅꯤꯁꯤꯄꯥꯜ ꯀꯥꯎꯟꯁꯤꯜꯗ ꯑꯩꯈꯣꯏꯅ ꯍꯥꯏꯖꯔꯤ